ꯍꯜꯂꯣ ꯁꯪꯗꯥꯔ ꯊꯕꯛ ꯆꯤꯟꯕ꯭ꯔꯣ ꯑꯦ ꯋꯥꯔꯤ ꯁꯥꯟꯅꯁꯦ ꯍꯟꯗꯛꯀꯤ ꯈ꯭ꯔꯤꯁꯃꯥꯁꯁꯤꯗꯤ ꯃꯣꯟꯁꯥꯡ ꯄꯟꯊꯥꯗ ꯌꯥꯎꯕ ꯆꯠꯁꯦ ꯍꯣꯏ ꯑꯗꯨ ꯃꯣꯟꯁꯥꯡ ꯄꯟꯊꯥꯒꯤ ꯍꯥꯟꯅ ꯑꯩꯈꯣꯏ ꯁ꯭ꯀꯨꯜꯂꯤꯡ ꯑꯣꯏꯃꯤꯟꯅꯕ ꯏꯃꯥꯟꯅꯕꯤ ꯈꯣꯏꯅꯁꯨ ꯍꯥꯏꯔꯛꯑꯦꯕ ꯃꯣꯏ ꯈ꯭ꯔꯤꯁꯃꯥꯁ ꯌꯥꯎꯕ ꯂꯥꯛꯑꯣ ꯌꯥꯝꯅ ꯅꯨꯡꯉꯥꯏꯌꯦ ꯍꯥꯏꯌꯦ ꯑꯗꯨꯅ ꯑꯩꯈꯣꯏ ꯑꯩꯈꯣꯏ ꯏꯃꯥꯟꯅꯕꯤ ꯑꯩꯈꯣꯏ ꯈꯔ ꯈꯣꯝꯅꯔꯒ ꯆꯠꯁꯤꯅꯦ ꯍꯣꯏ ꯑꯗꯨꯒ ꯅꯪꯒꯤ ꯅꯪꯅꯁꯨ ꯐꯣꯟ ꯇꯧꯔꯣ ꯍꯥꯟꯅꯒꯤ ꯏꯃꯥꯟꯅꯕꯤ ꯊꯥꯏꯅꯒꯤ ꯑꯩꯈꯣꯏ ꯁ꯭ꯀꯨꯜ ꯇꯝꯃꯤꯟꯅꯕ ꯏꯃꯥꯟꯅꯕꯤ ꯅꯪꯅ ꯈꯪꯕ ꯀꯅꯥ ꯀꯅꯥ ꯅꯝꯕꯔ ꯂꯩꯅꯕ ꯌꯥꯎꯔꯒꯗꯤ ꯅꯪꯅꯁꯨ ꯈꯔ ꯍꯥꯏꯔꯣꯅꯦ ꯍꯣꯏ ꯑꯗꯨꯒ ꯑꯩꯈꯣꯏ ꯆꯠꯁꯤ ꯍꯥꯏꯔꯒꯗꯤ ꯑꯩꯈꯣꯏ ꯍꯌꯦꯡ ꯄꯨꯂꯞ ꯑꯩꯈꯣꯏ ꯅꯣꯡꯃ ꯄꯨꯜꯂꯒ ꯐꯖꯅ ꯋꯥꯔꯤ ꯁꯥꯟꯅꯁꯦꯕ ꯑꯇꯣꯞꯄ ꯏꯃꯥꯟꯅꯕꯤ ꯀꯅꯥ ꯀꯅꯥ ꯅꯪ ꯈꯪꯕ ꯑꯩꯅ ꯈꯪꯕ ꯑꯩꯈꯣꯏ ꯄꯨꯂꯞ ꯈꯣꯝꯅꯕꯔ ꯋꯥꯔꯤ ꯐꯖꯅ ꯇꯧꯔꯒ ꯆꯠꯁꯤꯅꯦ ꯌꯥꯝꯅ ꯅꯨꯡꯉꯥꯏꯌꯦ ꯍꯥꯏꯌꯦꯕ ꯍꯣꯏ ꯑꯗꯨꯗꯤ ꯐꯔꯦ ꯍꯌꯦꯡ ꯀꯣꯟꯅ ꯑꯃꯨꯛꯀ ꯐꯥꯎꯅꯔꯁꯦ ꯍꯣꯏ ꯍꯣꯏ ꯉꯁꯤꯒꯤꯗꯤ ꯊꯝꯂꯒꯦꯀꯣ ꯑꯗꯨꯗꯤ